ꯍꯜꯂꯣ ꯁꯤꯕꯨ ꯑꯕꯦꯝꯃ ꯐꯔꯅꯤꯆꯔ ꯑꯩꯈꯣꯏꯒꯤ ꯋꯥꯒꯤ ꯄꯣꯠ ꯆꯩ ꯋꯥꯒꯤ ꯀꯥꯡꯗꯣꯜ ꯑꯗꯒꯤ ꯆꯧꯀ꯭ꯔꯤ ꯀꯔꯤ ꯀꯔꯥ ꯌꯣꯟꯕꯝꯗꯣ ꯑꯣꯏꯕꯤꯔꯕ꯭ꯔꯥ ꯑꯩꯅ ꯇꯧꯖꯔꯛꯏꯁꯤꯕꯣ ꯑꯣ ꯑꯩꯁꯦ ꯆꯧꯀ꯭ꯔꯤ ꯑꯃꯈꯛ ꯊꯦꯡꯅꯔꯛꯑꯦꯕꯀꯣ ꯋꯥꯒꯤ ꯁꯦꯝꯕ ꯂꯤꯒꯤ ꯁꯦꯝꯕꯅꯦꯅ ꯐꯖꯕ ꯁꯣꯐꯥ ꯃꯥꯟꯕ ꯇꯨ ꯁꯤꯠꯇꯔ ꯊ꯭ꯔꯤ ꯁꯤꯇꯔꯒꯤ ꯑꯗꯨꯗꯣ ꯉꯍꯥꯟ ꯎꯍꯧꯕ ꯑꯩꯅ ꯁꯣꯝꯒꯤ ꯗꯨꯀꯥꯟꯗ ꯌꯥꯎꯕ ꯑꯗꯨ ꯂꯩꯔꯤꯕ꯭ꯔꯥ ꯌꯥꯎꯔꯤꯕ꯭ꯔꯥ ꯀꯃꯥꯏꯅ ꯇꯧꯔꯤꯒꯦꯅ ꯑꯝꯇ ꯍꯪꯖꯒꯦꯅ ꯇꯧꯕ

ꯑꯩ ꯑꯅꯤꯈꯛꯇꯪ ꯂꯧꯖꯒꯦ ꯇꯧꯕꯅꯦꯕ ꯉꯍꯥꯟ ꯁꯤꯗꯩꯗ ꯑꯗꯨꯝ ꯁꯣꯝꯒꯤ ꯑꯁꯦꯝꯕ ꯑꯩꯈꯣꯏꯒꯤ ꯊ꯭ꯔꯤ ꯁꯤꯠꯇꯔ ꯑꯣꯏꯕ ꯈꯤꯇꯪ ꯌꯥꯝꯅꯁꯨ ꯂꯣꯡꯊꯣꯛꯇꯕ ꯈꯔꯈꯛꯇꯪ ꯂꯣꯡꯊꯣꯛꯄ ꯑꯩꯈꯣꯏꯒꯤ ꯄꯥꯝꯕꯣꯝ ꯊꯝꯕꯝꯁꯨ ꯌꯥꯎꯕ ꯑꯗꯨꯒꯤꯗꯣ ꯃꯤ ꯑꯍꯨꯝ ꯐꯝꯕ ꯆꯟꯕ ꯆꯥꯡꯗꯣ ꯑꯗꯨꯗꯣ ꯑꯅꯤ ꯁꯦꯝꯕꯤꯌꯣꯕꯀꯣ ꯑꯗꯨꯗꯨꯒ ꯇꯦꯕꯜꯁꯨ ꯑꯗꯨꯝ ꯁꯦꯝ ꯁꯦꯝꯃꯤꯗꯅ ꯑꯗꯨ ꯇꯦꯕꯜꯒꯤ ꯃꯊꯛꯁꯤꯗꯤ ꯀꯩꯅ ꯑꯣꯏꯔꯛꯀꯅꯤ ꯑꯣ ꯑꯗꯨꯗꯤ ꯑꯩ ꯀꯔꯤ ꯂꯩꯌꯦꯕ

ꯑꯪ ꯑꯗꯨꯗꯤ ꯑꯩꯒꯤ ꯍꯧꯖꯤꯛꯀꯤ ꯆꯧꯀ꯭ꯔꯤꯁꯦ ꯀꯩꯅꯣꯅ ꯑꯣꯏꯍꯟꯕꯤꯔꯛꯑꯣꯕ ꯒ꯭ꯂꯥꯁꯅ ꯑꯣꯏꯅ ꯑꯣꯏꯍꯟꯕꯤꯔꯛꯑꯣꯕꯀꯣ ꯑꯧ ꯑꯗꯨꯅꯦ ꯇꯦꯕꯜꯗꯨꯅꯦ ꯑꯩꯅ ꯍꯥꯏꯁꯦ ꯁꯣꯏꯈ꯭ꯔꯦ ꯁꯣꯏꯈ꯭ꯔꯦ ꯇꯦꯕꯜꯗꯣ ꯒ꯭ꯂꯥꯁꯅ ꯑꯣꯏꯅ ꯑꯣꯏꯍꯟꯕꯤꯔꯛꯑꯣꯕ ꯑꯣ ꯃꯣꯔꯥꯁꯨ ꯂꯧꯒꯦ ꯑꯗꯨ ꯍꯧꯖꯤꯛꯀꯤ ꯇꯦꯕꯜꯗꯣ ꯇꯦꯕꯜꯗꯣ ꯃꯤꯡꯖꯦꯟꯁꯦ ꯑꯩꯈꯣꯏꯅ ꯑꯄꯥꯝꯕꯗ ꯑꯗꯨꯝ ꯍꯥꯞꯄ ꯑꯗ ꯑꯗꯨꯝ ꯀꯛꯄ ꯌꯥꯒꯗ꯭ꯔꯥ ꯀꯃꯥꯏꯅ ꯇꯧꯅꯤ ꯑꯗꯣ ꯑꯩ ꯇꯦꯕꯜꯁꯦ ꯈꯤꯇꯪ ꯆꯥꯎꯔꯥꯛꯄ ꯄꯥꯝꯃꯦꯕꯀꯣ ꯑꯩꯈꯣꯏꯒꯤ ꯑꯦꯟꯆꯤ ꯑꯍꯨꯝ ꯐꯨꯠ ꯑꯍꯨꯝꯒꯤ ꯑꯍꯨꯝ ꯐꯨꯠ ꯃꯉꯥꯃꯨꯛꯀꯤ ꯌꯥꯒꯗꯣꯏꯖꯥꯠꯂ ꯐꯨꯠ ꯃꯉꯥꯁꯦ ꯆꯥꯎꯃꯟꯒꯗ꯭ꯔꯥ ꯁꯣꯝꯅ ꯍꯦꯛ ꯍꯦꯛ ꯁꯦꯝꯕꯁꯦ ꯃꯌꯥꯝꯅ ꯂꯧꯅꯕꯗ ꯃꯌꯥꯝꯒꯤ ꯆꯠꯅꯕꯤꯗ ꯍꯥꯏꯇꯥꯔꯦ ꯐꯨꯠ ꯀꯌꯥꯒꯤ ꯑꯣꯏꯒꯦ ꯍꯣꯏ ꯑꯗꯣꯏ ꯇꯥꯔꯒꯗꯤ ꯃꯔꯤꯃꯈꯥꯏꯗꯣ ꯑꯣꯏꯅ ꯇꯧꯕꯤꯔꯣ ꯃꯉꯥꯁꯦ ꯌꯥꯝ ꯆꯥꯎꯗꯧ ꯃꯥꯜꯂꯦꯕꯀꯣ ꯑꯗꯨꯗꯤ ꯃꯔꯤꯃꯈꯥꯏꯗ ꯑꯣꯏꯅ ꯇꯧꯕꯤꯔꯛꯑꯣ ꯑꯗꯨꯒ ꯃꯥꯒꯤ ꯒ꯭ꯂꯥꯁꯀꯤ ꯃꯆꯨꯁꯦ ꯄꯨꯔꯥ ꯇ꯭ꯔꯟꯁꯄꯔꯦꯟꯗꯣ ꯅꯠꯇꯕ ꯑꯗꯨꯒ ꯄꯨꯔꯥ ꯑꯃꯨꯕꯁꯨ ꯅꯠꯇꯕ ꯃꯔꯛ ꯑꯃ ꯂꯩꯗꯅ ꯑꯗꯨ ꯑꯗꯨ ꯑꯣꯏꯅ ꯇꯧꯕꯤꯔꯛꯑꯣ ꯑꯪ ꯑꯧ ꯌꯥꯏꯌꯦ ꯌꯥꯏꯌꯦ ꯕ꯭ꯂꯨꯗꯣ ꯑꯣꯏꯅ ꯇꯧꯕꯤꯔꯣ ꯑꯩꯒꯤꯗꯤ ꯑꯣ ꯑꯗꯨ ꯑꯣꯏꯇꯥꯔꯒꯗꯤ ꯕ꯭ꯂꯨꯗꯣ ꯑꯣꯏꯅ ꯇꯧꯕꯤꯔꯛꯑꯣ ꯃꯆꯨꯗꯣ ꯑꯪ ꯑꯗꯣ ꯑꯇꯩꯗꯤ ꯑꯩꯅ ꯔꯦꯛ ꯑꯃꯕꯨꯗꯤ ꯄꯥꯝꯕ ꯑꯩꯈꯣꯏꯒꯤ ꯌꯨꯝ ꯆꯪꯕꯝꯗ ꯒꯝꯂꯥꯑꯣꯏ ꯀꯔꯤꯑꯣꯏ ꯊꯝꯕꯁꯨ ꯌꯥꯕ ꯃꯈꯥꯒꯩꯗꯨꯅ ꯁꯨ ꯔꯦꯛ ꯑꯣꯏꯅꯁꯨ ꯁꯤꯖꯤꯟꯅꯕ ꯌꯥꯕ ꯈꯤꯇꯪ ꯅꯥꯟꯕ ꯈꯣꯡꯎꯞ ꯂꯩꯗꯅ ꯈꯔ ꯃꯃꯜ ꯑꯇꯥꯡꯕꯒ ꯈꯤꯜꯂꯒ ꯊꯝꯅꯤꯡꯕ ꯑꯗꯨꯒꯨꯝꯕꯗꯤ ꯌꯥꯒꯗ꯭ꯔꯥ ꯀꯃꯥꯏꯅ ꯇꯧꯅꯤ ꯑꯩꯒꯤꯕꯨꯗꯤ ꯀꯥ ꯃꯉꯥꯒꯤ ꯑꯣꯏꯍꯟꯕꯤꯔꯣꯕꯀꯣ ꯈꯣꯡꯎꯞ ꯀꯥ ꯃꯉꯥ ꯑꯣꯏꯍꯜꯂꯦꯗꯅ ꯑꯗꯨꯒ ꯃꯊꯛꯇꯨ ꯑꯃ ꯄ꯭ꯂꯦꯟ ꯑꯣꯏꯔꯅꯤꯗꯅ ꯑꯗꯣ ꯃꯊꯛꯇꯨꯗꯅ ꯃꯤꯡꯖꯦꯜꯅ ꯍꯥꯞꯄꯤꯔꯛꯑꯣ ꯑꯗꯨꯁꯨ ꯄꯣꯠ ꯆꯩ ꯑꯩꯅ ꯊꯝꯅꯤꯡꯕꯅꯤꯅ ꯈꯤꯇꯪ ꯗꯦꯀꯣꯔꯦꯁꯟ ꯑꯥꯏꯇꯦꯝꯗꯣ ꯊꯝꯅꯤꯡꯕꯅꯤꯅꯅꯦ ꯑꯗꯣ ꯔꯦꯛꯀꯤ ꯃꯊꯛꯇꯣ ꯑꯗꯨꯃꯥꯏꯅ ꯇꯧꯔꯁꯦꯕ ꯑꯗꯣ ꯍꯧꯖꯤꯛꯁꯦ ꯋꯥꯒꯤ ꯄꯣꯠ ꯂꯤꯒꯤ ꯄꯣꯠꯁꯤꯡꯁꯦ ꯀꯩꯁꯨ ꯊꯣꯏꯗꯣꯛꯄ ꯀ꯭ꯋꯥꯂꯤꯇꯤꯕꯨꯗꯤ ꯌꯥꯝꯅ ꯐꯅ ꯄꯤꯌꯦꯅ ꯑꯩꯈꯣꯏꯁꯨ ꯑꯗꯨꯝ ꯍꯥꯟꯅꯗꯒꯤ ꯇꯥꯏꯌꯦ ꯁꯣꯝꯒꯤ ꯐꯔꯅꯤꯆꯔꯒꯤꯁꯦ ꯑꯗꯣ ꯀꯩꯁꯨ ꯁꯨꯝ ꯆꯥꯕ ꯈꯣꯠꯄ ꯑꯃ ꯑꯃꯗꯤ ꯂꯩꯔꯣꯏꯀꯣ ꯍꯧꯖꯤꯛ ꯃꯇꯝ ꯆꯥꯕ ꯆꯥꯗꯕ ꯍꯥꯏꯁꯨ ꯂꯩꯗꯅꯀꯣ ꯑꯣ ꯑꯗꯨ ꯑꯣꯏꯇꯥꯔꯒꯗꯤ ꯈꯤꯇꯪ ꯐꯖꯅ ꯔꯪꯅꯨꯡꯗꯨꯁꯨ ꯃꯆꯨꯗꯣ ꯑꯩꯈꯣꯏꯒꯤ ꯑꯃꯗꯤ ꯁꯪꯖꯤꯜꯂꯤꯗꯅ ꯂꯤ ꯋꯥ ꯃꯊꯛꯇ ꯑꯗꯨꯗꯣ ꯃꯆꯨꯗꯣ ꯑꯗꯨꯝ ꯍꯥꯏꯗꯤ ꯃꯥꯒꯤ ꯅꯥꯟꯅꯕ ꯃꯁꯥ ꯅꯥꯟꯅꯕ ꯁꯨꯝ ꯅꯨꯡ ꯆꯥꯗꯅꯕ ꯑꯣꯏꯔꯁꯨ ꯇꯤꯟꯅ ꯆꯤꯛꯄ ꯉꯝꯗꯅꯕ ꯑꯣꯏꯔꯁꯨ ꯑꯗꯨꯒꯤ ꯃꯆꯨꯗꯨꯁꯨ ꯈꯤꯇꯪ ꯐꯖꯅ ꯑꯗꯨꯝ ꯆꯦꯛꯁꯤꯟꯕ ꯈꯤꯇꯪ ꯇꯥꯡꯉꯒꯁꯨ ꯑꯗꯨꯝ ꯇꯧꯕꯤꯌꯣꯕꯀꯣ ꯑꯇꯩ ꯑꯇꯩꯗ ꯆꯠꯂꯁꯨ

ꯍꯣꯏ ꯍꯣꯏ ꯑꯗꯨꯒ ꯃꯃꯜꯗꯤ ꯀꯃꯥꯏꯅ ꯂꯩꯅꯤ ꯍꯧꯖꯤꯛꯀꯤ ꯄꯣꯠꯁꯦ

ꯍꯣꯏ ꯑꯩ ꯑꯗꯨꯝꯇꯪ ꯍꯥꯟꯅ ꯂꯧꯔꯒ ꯑꯇꯩ ꯑꯇꯩꯗꯤ ꯑꯗꯨꯝ ꯑꯩ ꯃꯊꯪꯗꯩꯗꯤ ꯑꯗꯨꯝ ꯂꯧꯗꯣꯏꯅꯦꯕ ꯍꯧꯖꯤꯛꯀꯤ ꯑꯩꯅ ꯑꯗꯨꯒꯤ ꯁꯦꯠꯇꯨꯝꯇꯪ ꯑꯩ ꯊꯝꯒꯦꯅ ꯊꯝꯕꯝꯁꯦ ꯍꯥꯡꯉ ꯂꯩꯕꯒꯤ ꯈꯜꯂꯒ ꯊꯝꯗꯣꯏꯅꯦꯕꯀꯣ ꯑꯗꯨꯒꯤ ꯃꯇꯨꯡꯗ ꯑꯩ ꯃꯣꯔꯥ ꯃꯣꯔꯥꯁꯨ ꯄꯥꯝꯃꯦ ꯂꯤꯒꯤ ꯄꯣꯂꯥꯡ ꯑꯆꯧꯕ ꯑꯝꯇꯪ ꯑꯩꯈꯣꯏꯒꯤ ꯗꯦꯀꯣꯔꯦꯁꯟ ꯑꯥꯏꯇꯦꯝ ꯍꯥꯞꯄꯒ ꯑꯣꯏꯔꯣ ꯑꯗꯒꯤꯗꯤ ꯆꯠꯊꯣꯛ ꯈꯣꯠꯇꯣꯛꯄꯗ ꯄꯨꯕ ꯌꯥꯕ ꯄꯤꯛꯇꯛ ꯇꯧꯕ ꯑꯃꯒꯁꯨ ꯄꯥꯝꯕꯅꯦ ꯑꯗꯨꯁꯨ ꯑꯗꯨꯝ ꯂꯧꯖꯒꯦꯕ ꯑꯪ ꯑꯗꯨꯅ ꯍꯧꯖꯤꯛꯀꯤꯁꯤ ꯍꯥꯟꯅ ꯑꯝꯇꯪ ꯂꯧꯁꯤꯜꯂꯒ ꯑꯇꯩ ꯑꯇꯩ ꯄꯣꯠꯇꯨꯁꯨ ꯑꯩ ꯗꯨꯀꯥꯟꯗ ꯅꯣꯡꯃ ꯐꯖꯅ ꯂꯥꯛꯆꯔꯒ ꯑꯃꯨꯛꯁꯨ ꯌꯦꯡꯒꯦ ꯑꯗꯣ ꯗꯦꯂꯤꯕꯔꯤꯗꯤ ꯀꯃꯥꯏꯅ ꯀꯔꯤ ꯀꯔꯤ ꯀꯃꯥꯏꯅ ꯈꯨꯗꯣꯡ ꯆꯥꯕ ꯂꯩꯒꯦ ꯀꯔꯤ ꯑꯣꯞꯁꯟ ꯂꯩꯒꯦ ꯗꯦꯂꯤꯕꯔꯤꯒꯤ ꯑꯣꯞꯁꯟꯁꯤꯕꯣ

ꯑꯣ ꯑꯩꯁꯦ ꯀꯥꯡꯄꯣꯛꯄꯤ ꯕꯖꯥꯔꯗ ꯂꯩ ꯑꯣꯏꯗꯣꯏꯅꯦꯕꯀꯣ ꯍꯧꯖꯤꯛꯀꯤ ꯄꯣꯠꯁꯦ ꯑꯗꯣ ꯃꯃꯜꯗꯤ ꯀꯌꯥꯝ ꯂꯧꯒꯅꯤ ꯗꯦꯂꯤꯕꯔꯤ ꯆꯥꯔꯖꯁꯦ

ꯑꯣ ꯑꯣ ꯌꯥꯏ ꯌꯥꯏ ꯀꯩꯁꯨ ꯀꯥꯏꯗꯦ ꯑꯩꯈꯣꯏꯅ ꯆꯠꯂꯁꯨ ꯑꯗꯨꯝ ꯂꯨꯄꯥ ꯆꯥꯝꯃꯉꯥ ꯐꯥꯏꯚ ꯍꯟꯗ꯭ꯔꯦꯗ ꯆꯥꯝꯃꯉꯥꯗꯨꯗꯤ ꯑꯗꯨꯝ ꯇꯤꯡꯗꯣꯏꯅꯦꯕ ꯃꯇꯝ ꯃꯥꯡꯈꯩ ꯊꯤꯟꯕꯤꯔꯛꯇꯣꯏꯅꯤ ꯎꯝ ꯃꯇꯝ ꯃꯥꯡꯉ ꯑꯗꯨꯝ ꯊꯤꯟꯕꯤꯔꯛꯇꯣꯏꯅꯤ ꯑꯗꯣ ꯉꯁꯤ ꯇꯥꯡ ꯇꯔꯥꯅꯦ ꯇꯥꯡ ꯀꯌꯥ ꯐꯥꯎꯕꯗꯗꯤ ꯍꯧꯖꯤꯛꯀꯤ ꯄꯣꯠꯁꯦ ꯊꯤꯜꯂꯛꯄ ꯌꯥꯅꯤ ꯀꯃꯥꯏꯅ ꯇꯧꯅꯤ ꯍꯣꯏ ꯍꯣꯏ ꯑꯗꯨꯗꯤ ꯑꯣ ꯍꯣꯏ ꯍꯣꯏ

ꯍꯣꯏ ꯍꯣꯏ ꯑꯗꯨꯗꯤ ꯌꯥꯔꯤꯈꯩ ꯊꯨꯅ ꯄꯥꯎ ꯍꯥꯏꯕꯤꯔꯛꯑꯣꯀꯣ ꯑꯪ ꯍꯣꯏ ꯍꯣꯏ ꯌꯥꯝ ꯅꯨꯡꯉꯥꯏꯖꯔꯦ ꯊꯝꯖꯔꯦ ꯊꯝꯖꯔꯦ